ꯃꯔꯨꯞ ꯃꯄꯥꯡꯒ ꯀꯣꯏꯕ ꯈꯣꯠꯄ ꯑꯗꯨꯒ ꯐꯦꯃꯤꯂꯤꯒ ꯀꯣꯏꯕ ꯈꯣꯠꯄ ꯀꯥꯟꯅꯕ ꯃꯌꯥꯝ ꯂꯩ ꯑꯃꯗꯤ ꯐꯦꯃꯤꯂꯤꯗ ꯐꯦꯃꯤꯂꯤꯒ ꯀꯣꯏꯕ ꯈꯣꯠꯄ ꯊꯣꯛꯄ ꯀꯥꯟꯗꯗꯤ ꯂꯥꯏꯛ ꯐꯦꯃꯤꯂꯤꯗꯤ ꯀꯣꯏꯕ ꯊꯣꯛꯄ ꯀꯥꯟꯗꯁꯨ ꯑꯦꯅꯤ ꯄ꯭ꯔꯣꯕ꯭ꯂꯦꯝ ꯑꯃ ꯂꯩꯌꯦ ꯍꯥꯏꯁꯦ ꯂꯥꯏꯛ ꯄꯣꯂꯤꯁꯅ ꯒꯥꯔꯤꯁꯤ ꯐꯥꯏ ꯍꯥꯏꯔꯗꯤ ꯄꯣꯂꯤꯁꯅ ꯐꯦꯃꯤꯂꯤ ꯈꯣꯏꯅ ꯑꯗꯨꯝ ꯔꯤꯛꯁꯇꯤ ꯂꯧꯒꯅꯤ ꯔꯤꯛꯁ ꯂꯧꯕꯤꯒꯅꯤ ꯑꯗꯨꯒ ꯉꯥꯡꯕꯤꯒꯅꯤ ꯈꯣꯠꯀꯅꯤ ꯃꯣꯏꯅ ꯉꯥꯡꯉꯒ ꯄ꯭ꯔꯣꯕ꯭ꯂꯦꯝꯒꯨꯝꯕꯗꯤ ꯂꯣꯏꯅ ꯁꯣꯜꯐ ꯇꯧꯒꯅꯤ ꯀꯣꯏꯕꯗꯨꯒ ꯄ꯭ꯔꯣꯕ꯭ꯂꯦꯝꯒꯨꯝꯕꯗꯤ ꯑꯗꯨꯝꯅ ꯑꯣꯏꯔꯦ ꯑꯗꯨꯒ ꯀꯣꯏꯕ ꯊꯣꯛꯄꯀꯥꯟꯗꯗꯤ ꯂꯥꯏꯛ ꯇ꯭ꯔꯦꯚꯦꯜꯂꯤꯡ ꯇꯧꯕ ꯍꯥꯏꯔꯗꯤ ꯆꯤꯡꯗ ꯆꯠꯄ ꯍꯥꯏꯔꯁꯤ ꯆꯤꯡꯗ ꯆꯠꯄ ꯍꯥꯏꯔꯁꯨ ꯐꯦꯃꯤꯂꯤꯒ ꯁꯣꯞꯄꯤꯡ ꯆꯠꯁꯦ ꯍꯥꯏꯔꯁꯨ ꯂꯥꯏꯛ ꯑꯦꯟꯖꯣꯏꯃꯦꯟꯗꯤ ꯑꯗꯨꯝ ꯂꯩꯌꯦ ꯐꯦꯃꯤꯂꯤꯒ ꯆꯠꯄ ꯀꯥꯟꯗꯗꯤ ꯂꯥꯏꯛ ꯄꯣꯠ ꯂꯩꯔꯁꯨ ꯏꯃꯥ ꯍꯣꯏ ꯏꯃꯥ ꯏꯄꯥꯉꯣꯟꯗ ꯑꯩꯉꯣꯟꯗ ꯄꯛꯄ꯭ꯔ ꯈꯣꯠꯄ꯭ꯔ ꯍꯪꯉꯅꯤ ꯑꯗꯨꯒ ꯆꯤꯡꯗ ꯆꯤꯡꯗ ꯆꯠꯄ ꯀꯥꯟꯗꯁꯨ ꯂꯥꯏꯛ ꯂꯝꯕꯤꯒꯨꯝꯕꯗ ꯋꯥꯔꯤ ꯁꯥꯟꯅꯒꯅꯤ ꯏꯃꯥꯈꯣꯏꯅ ꯑꯗꯨꯅꯤ ꯅꯣꯏ ꯁ꯭ꯀꯨꯜꯒꯤ ꯃꯔꯝꯅꯤ ꯂꯥꯏꯛ ꯑꯩꯈꯣꯏꯒꯤ ꯀꯥꯟꯅꯅꯤꯡꯉꯥꯏ ꯈꯛꯇ ꯋꯥ ꯍꯥꯏꯔꯛꯀꯅꯤ ꯑꯗꯨꯒ ꯀꯣꯏꯕ ꯂꯥꯏꯛ ꯑꯗꯨꯝꯕ ꯉꯥꯡꯒꯅꯤ ꯃꯣꯏꯅ ꯏꯅꯦꯒꯨꯝꯕ ꯆꯠꯂꯁꯨ ꯃꯣꯏ ꯊꯕꯛꯀꯨꯝꯕꯗ ꯑꯣꯏꯅꯤ ꯐꯦꯃꯤꯂꯤꯈꯣꯏ ꯂꯥꯡꯃꯤꯟꯅꯔꯒ ꯐꯦꯃꯤꯂꯤꯈꯣꯏ ꯂꯥꯡꯕꯒ ꯐ꯭ꯔꯦꯟꯒ ꯂꯥꯡꯕꯗꯤ ꯌꯥꯝ ꯊꯤꯅꯁꯨ ꯈꯦꯅꯩ ꯃꯔꯝꯗꯤ ꯃꯔꯨꯞꯀ ꯃꯔꯨꯞꯀ ꯐꯦꯃꯤꯂꯤ ꯍꯥꯏꯕꯁꯦ ꯈꯦꯅꯁꯨ ꯈꯦꯅꯩ ꯐꯦꯃꯤꯂꯤꯅ ꯇ꯭ꯔꯤꯠ ꯇꯧꯕꯒ ꯃꯔꯨꯞꯅ ꯇ꯭ꯔꯤꯠ ꯇꯧꯕꯁꯤ ꯌꯥꯝ ꯊꯤꯅꯁꯨ ꯈꯦꯅꯩ ꯃꯔꯝꯗꯤ ꯐꯦꯃꯤꯂꯤꯗꯤ

ꯐꯦꯃꯤꯂꯤꯗꯗꯤ ꯂꯥꯏꯛ ꯑꯦꯚ꯭ꯔꯤ ꯄ꯭ꯔꯣꯕ꯭ꯂꯦꯝ ꯂꯩꯔꯒꯁꯨ ꯄꯩꯁꯥꯒꯤ ꯍꯥꯏꯔꯁꯨ ꯏꯄꯥ ꯏꯃꯥ ꯂꯩꯌꯦ ꯑꯃꯗ ꯍꯥꯏꯔꯁꯨ ꯏꯄꯥ ꯏꯃꯥ ꯂꯩ ꯀꯥꯟꯅꯕꯁꯨ ꯌꯥꯝ ꯂꯩ ꯏꯃꯥ ꯄꯣꯠ ꯄꯥꯝꯃꯦ ꯍꯥꯏꯔꯁꯨ ꯏꯃꯥ ꯑꯗꯨ ꯂꯩꯕꯤꯌꯣ ꯈꯣꯠꯂꯣ ꯄꯥꯕꯨꯡꯗꯁꯨ ꯑꯗꯨ ꯂꯩꯕꯤꯌꯣ ꯈꯣꯠꯂꯣ ꯍꯥꯏꯔꯗꯤ ꯑꯃꯅ ꯌꯥꯗ꯭ꯔꯁꯨ ꯑꯃꯅ ꯌꯥꯔꯛꯀꯅꯤ ꯑꯗꯨꯅꯤꯅ ꯏꯃꯥ ꯏꯄꯥ ꯀꯣꯏꯕ ꯇ꯭ꯔꯦꯚꯦꯜꯂꯤꯡ ꯇꯧꯕ ꯑꯣꯏꯁꯨ ꯌꯥꯝꯅꯁꯨ ꯐꯖꯩ ꯑꯗꯨꯒ ꯃꯔꯛꯇ ꯃꯔꯨꯞ ꯍꯣꯏꯒ ꯀꯣꯏꯕ ꯍꯥꯏꯕꯁꯦ ꯃꯔꯨꯞ ꯈꯣꯏꯅ ꯀꯣꯏꯔꯨꯁꯦ ꯍꯥꯏꯁꯦ ꯍꯦꯟꯅ ꯌꯥꯝꯅ ꯅꯨꯡꯉꯥꯏ ꯃꯔꯝꯗꯤ ꯂꯥꯏꯛ ꯃꯔꯨꯞ ꯍꯥꯏꯗꯤ ꯂꯥꯏꯛ ꯀꯃꯥꯏ ꯍꯥꯏꯁꯤꯔ ꯌꯥꯝꯅ ꯐ꯭ꯔꯦꯡꯁꯨ ꯑꯣꯏꯔꯅꯦꯕ ꯌꯥꯝꯅꯁꯨ ꯐ꯭ꯔꯦꯡꯁꯨ ꯑꯣꯏꯔꯅꯤ ꯋꯥꯔꯤ ꯋꯇꯥꯏꯁꯨ ꯂꯥꯏꯛ ꯃꯥꯅ ꯅꯨꯄꯤ ꯑꯃ ꯀꯣꯏꯌꯦ ꯍꯥꯏꯔꯁꯨ ꯑꯗꯨ ꯅꯨꯄꯤ ꯋꯥꯔꯤ ꯁꯥꯟꯅꯔ ꯅꯣꯛꯃꯤꯟꯅꯒꯅꯤ ꯂꯥꯡꯃꯤꯟꯅꯒꯅꯤ ꯑꯗꯨꯒ ꯁ꯭ꯇꯥꯗꯤꯒꯤ ꯃꯇꯝꯗꯁꯨ ꯑꯗꯨꯅꯤ ꯑꯩ ꯀꯣꯏ ꯑꯗꯨ ꯇꯧꯏ ꯑꯩ ꯑꯗꯨ ꯇꯧꯏ ꯁ꯭ꯀꯨꯜꯗꯁꯨ ꯑꯗꯨ ꯇꯧꯏ ꯑꯗꯥ ꯇꯧꯏ ꯍꯥꯏꯔꯛꯀꯅꯦꯕ ꯑꯗꯨꯒ ꯑꯃꯇꯧꯁꯦ ꯍꯥꯏꯔꯁꯨ ꯃꯔꯨꯞꯇꯤ ꯂꯥꯏꯛ ꯃꯔꯨꯞꯇꯤ ꯑꯗꯨꯝ ꯁꯞꯄ꯭ꯣꯔꯠꯇꯤꯞꯁꯨ ꯑꯣꯏꯒꯅꯦꯕ ꯈꯠꯅꯕ ꯆꯩꯕꯀꯥꯟꯗꯁꯨ ꯑꯗꯨꯝ ꯁꯞꯄ꯭ꯣꯔꯠꯇꯤꯞ ꯑꯣꯏꯔꯛꯀꯅꯤ ꯃꯇꯨꯡꯗ ꯑꯗꯨꯝ ꯌꯥꯎꯔꯛꯀꯅꯤ ꯑꯃꯅ ꯂꯥꯟꯈ꯭ꯔꯁꯨ ꯑꯗꯨꯝ ꯁꯞꯄ꯭ꯣꯔꯠ ꯑꯣꯏꯔꯛꯀꯅꯤ ꯑꯃ ꯐꯨꯅꯕ ꯆꯩꯕ ꯀꯥꯟꯗꯁꯨ ꯂꯥꯏꯛ ꯈꯣꯠꯀꯅꯤ ꯈꯣꯠꯀꯅꯤ ꯃꯣꯏꯅ ꯑꯗꯨꯝ ꯃꯇꯦꯡ ꯇꯧꯔꯛꯀꯅꯤ ꯂꯥꯏꯛ ꯇ꯭ꯔꯦꯚꯦꯜꯂꯤꯡ ꯇꯧꯕ ꯀꯥꯟ ꯍꯥꯏꯕꯗꯤ ꯑꯃꯅ ꯈꯔ ꯂꯥꯏꯛ ꯇ꯭ꯔꯦꯚꯦꯜꯂꯤꯡ ꯂꯥꯏꯛ ꯏꯟ ꯗ ꯋꯦ ꯑꯣꯐ ꯔꯥꯏꯗꯤꯡ ꯔꯥꯏꯗꯤꯡꯒꯨꯝꯕ ꯆꯠꯄ ꯀꯥꯟꯗꯗꯤ ꯂꯥꯏꯛ ꯒꯥꯔꯤꯒꯨꯝꯕ ꯊꯧꯕ ꯀꯥꯟꯗꯗꯤ ꯂꯥꯏꯛ ꯕꯥꯏꯛꯀꯨꯝꯕ ꯊꯧꯋꯦꯕ ꯑꯗꯨꯀꯥꯟꯗꯗꯤ ꯕꯥꯏꯛꯇꯤ ꯂꯥꯏꯛ ꯃꯥꯅ ꯍꯦꯜꯂꯗꯤ ꯑꯩꯅꯁꯨ ꯑꯃ ꯍꯦꯟꯒꯦ ꯑꯃꯅꯁꯨ ꯑꯃ ꯍꯦꯟꯒꯦ ꯍꯥꯏꯔꯛꯀꯅꯦꯕ ꯀꯣꯏꯕ ꯆꯠꯄ ꯀꯥꯟꯗꯗꯤ ꯑꯗꯨꯝ ꯇꯧꯒꯅꯤ ꯈꯣꯠꯀꯅꯤ ꯑꯗꯨꯒ ꯃꯐꯝ ꯐꯖꯕ ꯎꯔꯗꯤ ꯂꯝꯕꯤꯒꯨꯝꯕ ꯃꯐꯝ ꯐꯖꯕ ꯆꯠꯄ ꯀꯥꯟꯗꯗꯤ ꯂꯥꯏꯛ ꯀꯨꯝꯒꯅꯤ ꯐꯣꯇꯣ ꯀꯥꯞꯀꯅꯤ ꯈꯣꯠꯀꯅꯤ ꯑꯗꯥ ꯋꯥꯔꯤꯗꯤ ꯍꯥ ꯑꯗꯨꯒ ꯌꯥꯝ ꯊꯤꯅ ꯅꯨꯡꯉꯥꯏꯕ ꯍꯥꯏꯁꯦ ꯃꯔꯨꯞꯀꯁꯦ ꯂꯥꯏꯛ ꯉꯥꯎꯁꯨ ꯉꯥꯎꯃꯤꯟꯅꯒꯅꯤ ꯂꯥꯡꯁꯨ ꯂꯥꯡꯃꯤꯟꯅꯒꯅꯤ ꯑꯦꯟꯖꯣꯏꯁꯨ ꯇꯧꯃꯤꯟꯅꯒꯅꯤ ꯀꯞꯁꯨ ꯀꯞꯃꯤꯟꯅꯒꯅꯤ ꯂꯥꯡꯁꯨ ꯂꯥꯡꯃꯤꯟꯅꯅꯤ ꯂꯥꯏꯛ ꯑꯃꯅ ꯂꯥꯏꯛ ꯑꯃꯅ ꯑꯃꯅ ꯊꯃꯣꯏ ꯅꯨꯡꯉꯥꯏꯇꯦ ꯍꯥꯏꯔꯁꯦꯕ ꯃꯔꯨꯞ ꯃꯄꯥꯡꯒꯤ ꯑꯃ ꯏꯔꯨꯞ ꯏꯄꯥꯡꯅ ꯊꯃꯣꯏ ꯅꯨꯡꯉꯥꯏꯇꯦ ꯍꯥꯏꯔꯗꯤ ꯑꯩꯅ ꯆꯠꯂꯒ ꯚꯥꯏ ꯀꯔꯤꯒꯤꯅꯣ ꯊꯃꯣꯏ ꯅꯨꯡꯉꯥꯏꯇꯕꯗꯣ ꯅꯪ ꯀꯔꯃꯥꯏ ꯇꯧꯔꯤꯔ ꯀꯔꯤ ꯃꯔꯝ ꯂꯩꯕꯩꯅꯣ ꯍꯥꯏꯅ ꯍꯥꯏꯅꯦꯕ ꯑꯗꯨ ꯑꯣꯏꯔꯁꯨ ꯑꯗꯨꯒ ꯀꯔꯤ ꯃꯔꯨꯞꯇ ꯍꯥꯏꯔꯗꯤ ꯑꯗꯨꯝ ꯄꯨꯜꯂꯒ ꯋꯥꯔꯤ ꯋꯇꯥꯏ ꯁꯥꯟꯅꯔꯒ ꯐꯝꯃꯒ ꯂꯥꯡꯉꯒ ꯃꯣꯁ ꯃꯦꯃꯣꯔꯦꯕꯜ ꯍꯥꯏꯗꯤ ꯃꯔꯨꯞꯀ ꯂꯥꯡꯕꯗꯤ ꯌꯥꯝ ꯃꯦꯃꯣꯔꯦꯕꯜꯁꯨ ꯑꯣꯏꯌꯦ ꯂꯥꯏꯛ ꯅꯤꯁꯥꯁꯨ ꯆꯥꯕ ꯅꯤꯁꯥꯁꯨ ꯆꯥꯕ ꯈꯣꯠꯄꯒꯨꯝꯕ ꯂꯥꯏꯛ ꯉꯥꯎꯕꯒꯨꯝꯕ ꯂꯝꯕꯤꯗ ꯂꯩꯁꯥꯕꯤꯒꯨꯝꯕ ꯎꯔꯗꯤ ꯍꯥꯏ ꯅꯁꯛ ꯐꯖꯩꯀꯣ ꯑꯗꯨꯝꯕ ꯍꯥꯏꯕ ꯈꯣꯠꯄ ꯃꯥꯏ ꯂꯛꯅꯕ ꯈꯣꯠꯄꯒꯨꯝꯕꯗ ꯌꯥꯝ ꯑꯦꯟꯖꯣꯏ ꯑꯦꯟꯖꯣꯏꯌꯦꯕꯜꯁꯨ ꯌꯥꯝꯅ ꯑꯣꯏꯌꯦ ꯑꯗꯨꯒ ꯐꯦꯃꯤꯂꯤꯒ ꯐ꯭ꯔꯦꯟ ꯈꯦꯅꯕ ꯍꯥꯏꯔꯁꯦ ꯂꯥꯏꯛ ꯐꯦꯃꯤꯂꯤꯗꯗꯤ ꯌꯥꯝ ꯐ꯭ꯔꯦꯡꯁꯨ ꯑꯣꯏꯕ ꯉꯝꯗꯦ ꯂꯥꯏꯛ ꯏꯃꯥꯗꯐꯥꯎꯗ ꯐ꯭ꯔꯦꯡ ꯑꯣꯏꯕ ꯉꯝꯒꯦꯔ ꯏꯄꯥꯗ ꯈꯛꯇ ꯉꯝꯒꯦꯔ ꯏꯌꯥꯝꯕꯗꯔ ꯅꯆꯦꯗꯔ ꯑꯣꯏꯕ ꯉꯝꯅꯦꯕ ꯑꯗꯣ ꯑꯗꯨꯒ ꯃꯔꯨꯞꯇꯤ ꯂꯥꯏꯛ ꯑꯣꯜ ꯃꯔꯨꯞꯇꯗꯤ ꯃꯔꯨꯞꯇꯗꯤ ꯂꯥꯏꯛ ꯌꯥꯝꯅꯁꯨ ꯅꯨꯡꯉꯥꯏꯒꯅꯤ ꯈꯣꯠꯀꯅꯤ ꯑꯗꯨꯒ ꯃꯔꯨꯞꯇꯤ ꯌꯥꯝ ꯊꯤꯅ ꯅꯩꯔꯒ ꯀꯣꯏꯔꯒ ꯂꯩꯅꯦꯕ ꯑꯗꯨ ꯑꯗꯨꯝꯕ ꯋꯥꯔꯤ ꯋꯇꯥꯏꯒꯨꯝꯕ ꯌꯥꯝ ꯂꯩ ꯃꯔꯝꯗꯤ ꯃꯔꯨꯞꯀ ꯐ꯭ꯔꯦꯟ ꯍꯥꯏꯕꯁꯦ ꯃꯔꯨꯞꯀ ꯃꯔꯨꯞꯀ ꯐꯦꯃꯤꯂꯤꯒ ꯇ꯭ꯔꯦꯚꯦꯜ ꯇꯧꯕ ꯍꯥꯏꯕꯁꯦ ꯌꯥꯝꯅꯁꯨ ꯀꯥꯟꯅꯩ ꯅꯪꯁꯨ ꯃꯦꯃꯣꯔꯦꯜꯕꯜ ꯑꯣꯏꯅꯕ ꯃꯐꯝ ꯑꯃꯗ ꯆꯠꯄ ꯄꯤꯛꯅꯤꯛꯀꯨꯝꯕ ꯆꯠꯄ ꯀꯣꯏꯕ ꯆꯠꯄ ꯂꯥꯡꯕ ꯆꯠꯄ ꯐꯪꯁꯟ ꯆꯠꯄ ꯌꯥꯝꯅꯁꯨ ꯃꯦꯃꯣꯔꯦꯜꯕꯜꯁꯨ ꯑꯣꯏꯌꯦꯕ ꯑꯗꯨꯈꯛꯇ ꯅꯠꯇꯦ ꯐꯦꯃꯤꯂꯤ ꯍꯥꯏꯔꯗꯤ ꯑꯟꯗꯔꯁꯇꯦꯟꯗꯤꯡꯁꯨ ꯂꯩꯅꯕ ꯑꯃꯅ ꯂꯥꯏꯛ ꯂꯝꯕꯤꯗ ꯃꯤꯅ ꯂꯥꯏꯛ ꯈꯠꯅꯕ ꯍꯧꯔꯛꯑꯗꯤ ꯃꯆꯥ ꯅꯨꯄꯥꯒꯨꯝꯕ

ꯈꯠꯅꯒꯅꯨ ꯆꯩꯅꯒꯅꯨ ꯑꯗꯨꯝꯕ ꯐꯠꯇꯦ ꯈꯣꯠꯇꯦ ꯍꯥꯏꯔꯛꯀꯅꯦꯕ ꯑꯗꯨ ꯑꯣꯏꯔꯒ ꯃꯔꯨꯞꯀꯨꯝꯕ ꯑꯣꯏꯔꯗꯤ ꯈꯠꯅꯧ ꯚꯥꯏ ꯀꯔꯤ ꯀꯅꯥ ꯅꯪ ꯐꯨꯕ꯭ꯔꯣ ꯈꯣꯠꯄ꯭ꯔꯣ ꯍꯥꯏꯔꯛꯀꯅꯦꯕ ꯑꯗꯨꯝꯀꯥꯟꯗꯗꯤ ꯑꯩꯈꯣꯏꯅꯁꯨ ꯑꯦꯟꯀꯔꯦꯁ ꯄꯤꯔꯒ ꯈꯠꯅꯕ ꯍꯧꯒꯅꯤ ꯃꯥꯏ ꯄ꯭ꯔꯣꯕ꯭ꯂꯦꯝꯒꯨꯝꯕꯁꯤꯁꯨ ꯌꯥꯝꯅ ꯊꯣꯂꯛꯀꯅꯤ ꯈꯠꯅꯕ ꯊꯣꯂꯛꯄ ꯀꯥꯟꯗꯗꯤ ꯂꯥꯏꯛ ꯑꯩꯈꯣꯏꯁꯨ ꯁꯣꯛꯀꯅꯤ ꯑꯩꯈꯣꯏ ꯑꯣꯄꯅꯤꯌꯟꯒꯨꯝꯕꯁꯨ ꯈꯠꯅꯕ ꯀꯥꯟꯗꯁꯨ ꯌꯥꯝ ꯊꯤꯅ ꯁꯣꯛꯀꯅꯦꯕ ꯌꯥꯝ ꯊꯤꯅ ꯁꯣꯛꯄ ꯀꯥꯟꯗ ꯑꯗꯨ ꯀꯥꯟꯗꯗꯤ ꯑꯩꯈꯣꯏꯅ ꯇ꯭ꯔꯦꯚꯦꯜ ꯇꯧꯕꯩ ꯃꯍꯥꯎꯁꯨ ꯂꯩꯇꯦ ꯐꯦꯃꯤꯂꯤꯒ ꯇ꯭ꯔꯦꯚꯦꯜ ꯇꯧꯕꯒ ꯃꯔꯨꯞꯀ ꯇ꯭ꯔꯦꯚꯦꯜ ꯇꯧꯕꯗꯤ ꯂꯥꯏꯛ ꯐ꯭ꯔꯦꯟꯁꯀ ꯐ꯭ꯔꯦꯟꯁꯇꯤ ꯌꯥꯝ ꯁꯞꯄ꯭ꯣꯔꯠꯇꯤꯞꯁꯨ ꯑꯣꯏꯌꯦ ꯐꯦꯃꯤꯂꯤꯗꯤ ꯂꯥꯏꯛ ꯔꯤꯁꯛ ꯄ꯭ꯔꯣꯕ꯭ꯂꯦꯝꯁꯨ ꯄꯥꯝꯗꯦ ꯐ꯭ꯔꯦꯟꯁꯇꯤ ꯌꯥꯝ ꯄ꯭ꯔꯣꯕ꯭ꯂꯦꯝꯁꯨ ꯄꯥꯝꯃꯤ ꯑꯗꯨꯅꯤ ꯈꯦꯠꯅꯕ ꯈꯣꯠꯄ ꯍꯥꯏꯔꯁꯤ ꯌꯥꯝ ꯊꯤꯅ ꯈꯦꯠꯅꯩ ꯈꯣꯠꯂꯤ ꯑꯗꯨꯈꯛꯇ ꯅꯠꯇꯦ ꯐꯦꯃꯤꯂꯤꯗꯤ ꯂꯥꯏꯛ ꯍꯔꯥꯎꯕ ꯍꯔꯥꯎꯕꯒꯨꯝꯕꯗꯤ ꯌꯥꯝ ꯅꯨꯡꯉꯥꯏꯁꯨ ꯅꯨꯡꯉꯥꯏ ꯍꯔꯥꯎꯕ ꯈꯣꯠꯄ ꯋꯥꯔꯤ ꯋꯇꯥꯏꯒꯨꯝꯕ ꯁꯥꯟꯅꯕ ꯈꯣꯠꯄꯒꯨꯝꯕꯗ ꯍꯔꯥꯎꯒꯨꯝꯕ ꯍꯔꯥꯎ ꯀꯨꯝꯃꯩꯒꯨꯝꯕꯁꯨ ꯌꯥꯝꯅꯁꯨ ꯅꯨꯡꯉꯥꯏ ꯈꯣꯠꯂꯤ ꯋꯥꯔꯤ ꯋꯇꯥꯏ ꯁꯥꯟꯅꯕꯀꯥꯟꯁꯨ ꯌꯥꯝꯅ ꯅꯨꯡꯉꯥꯏꯌꯦ ꯌꯥꯝꯁꯨ ꯃꯦꯃꯣꯔꯦꯜꯕꯜ ꯄꯥꯔꯠꯁꯨ ꯑꯣꯏꯌꯦ ꯃꯔꯨꯞꯀꯨꯝꯕ ꯀꯣꯏꯕ ꯀꯥꯟꯗꯗꯤ ꯂꯥꯏꯛ ꯐꯦꯃꯤꯂꯤꯗꯁꯨ ꯀꯣꯏꯔꯁꯨ ꯌꯥꯝ ꯃꯦꯃꯣꯔꯦꯜꯕꯜ ꯄꯥꯔꯠꯁꯨ ꯑꯣꯏꯌꯦ ꯀꯥꯎꯕ ꯌꯥꯗꯕ ꯀꯥꯎꯕ ꯌꯥꯗꯕ ꯃꯇꯥꯡ ꯁꯤꯒꯨꯝꯕꯁꯨ ꯂꯥꯛꯏ ꯅꯣꯡꯃ ꯈꯛꯇ ꯅꯠꯇꯦ ꯃꯔꯨꯞꯁꯦ ꯌꯥꯝꯅꯁꯨ ꯅꯨꯡꯉꯥꯏ ꯈꯣꯠꯂꯤ ꯑꯗꯨꯒ ꯍꯟꯗꯛꯀꯤ ꯂꯥꯏꯛ ꯀꯔꯤ ꯍꯥꯏꯁꯤꯔ ꯃꯔꯨꯞꯀ ꯑꯣꯏꯔꯗꯤ ꯌꯨꯅꯤꯇꯤ ꯐꯦꯃꯤꯂꯤ ꯍꯥꯏꯔꯗꯤ ꯐꯦꯃꯤꯂꯤ ꯍꯥꯏꯔꯗꯤ ꯐꯦꯃꯤꯂꯤꯗꯤ ꯂꯥꯏꯛ ꯐꯦꯃꯤꯂꯤꯗꯤ ꯐꯦꯃꯤꯂꯤꯅꯤꯅ ꯐꯦꯃꯤꯂꯤꯒ ꯐ꯭ꯔꯦꯟꯁꯀ ꯈꯦꯅꯕꯁꯦ ꯌꯥꯝ ꯊꯤꯅꯁꯨ ꯈꯦꯅꯩ ꯈꯣꯠꯂꯤ ꯑꯗꯨꯒ ꯐꯦꯃꯤꯂꯤ ꯍꯥꯏꯕꯁꯤ ꯂꯥꯏꯛ ꯐꯦꯃꯤꯂꯤꯒ ꯇ꯭ꯔꯦꯚꯦꯜ ꯇꯧꯕ ꯀꯥꯟꯗꯗꯤ ꯑꯗꯨꯝ ꯅꯨꯡꯁꯨ ꯅꯨꯡꯉꯥꯏ ꯈꯣꯠꯂꯤ ꯍꯔꯥꯎ ꯀꯨꯝꯃꯩꯁꯨ ꯑꯗꯨꯝ ꯇꯧꯃꯤꯟꯅꯩ ꯃꯔꯨꯞꯀ ꯇ꯭ꯔꯦꯚꯦꯜ ꯇꯧꯃꯤꯟꯅꯕ ꯍꯥꯏꯔꯗꯤ ꯑꯗꯨꯝ ꯆꯠꯂꯤ ꯈꯣꯠꯂꯤ ꯑꯗꯨꯒꯨꯝꯕ ꯈꯛꯇꯅꯤ